ꯑꯣ ꯇꯥꯏꯌꯦ ꯇꯥꯏꯌꯦ ꯇꯥꯏꯌꯦ ꯇꯥꯏꯌꯦ ꯇꯥꯔꯦ ꯏꯕꯦꯝꯃ ꯌꯥꯝ ꯐꯖꯔꯝꯒꯗꯕ ꯃꯥꯜꯂꯤꯅꯦ ꯆꯠꯂꯨꯁꯦ ꯆꯠꯂꯨꯁꯦ ꯑꯩ ꯌꯥꯝ ꯑꯣ ꯂꯧꯕ ꯂꯥꯛꯎꯅꯦ ꯑꯩꯗꯣ ꯒꯥꯔꯤ ꯇꯣꯡꯕꯁꯨ ꯍꯩꯕ ꯅꯠꯇꯕꯅꯤꯅ ꯅꯣꯏ ꯍꯩꯕꯅ ꯇꯣꯉꯛꯑꯣ ꯑꯗꯨꯒ ꯆꯠꯃꯤꯟꯅꯔꯁꯦ ꯌꯥꯝ ꯅꯨꯡꯉꯥꯏꯌꯦꯅ ꯍꯥꯏꯌꯦ ꯑꯩꯁꯨ ꯐꯣꯟꯗ ꯃꯇꯦꯛ ꯃꯇꯦꯛ ꯑꯁ ꯃꯅꯤꯄꯨꯔ ꯐꯤꯂꯝ ꯑꯣꯏꯔꯁꯨ ꯍꯧꯖꯤꯛꯀꯤꯗꯨꯗꯤ ꯑꯩꯈꯣꯏꯒꯤ ꯌꯥꯝꯅ ꯐꯖꯕ ꯃꯥꯜꯂꯦ ꯀꯩꯅꯣꯗꯨꯁꯨ ꯁꯣꯅꯤꯌꯥ ꯃꯆꯥꯅ ꯀꯨꯝꯃꯦ ꯐꯣꯟꯗ ꯑꯩꯅ ꯃꯇꯦꯛ ꯃꯇꯦꯛ ꯌꯦꯡꯕꯗ ꯎꯕ ꯑꯗꯩ ꯑꯉꯥꯡꯒ ꯑꯝꯇ ꯌꯥꯎꯔꯔꯣꯏꯗ ꯀꯩꯅꯣ ꯑꯍꯟꯁꯨ ꯑꯣꯏꯔꯃꯤꯅ ꯋꯥꯏ ꯁꯪꯅ ꯌꯦꯡꯒꯦ ꯇꯧꯕꯅꯦ ꯑꯧ ꯀꯨꯏꯔꯦ ꯀꯨꯏꯔꯦ ꯎꯅꯗꯕ ꯍꯣꯏ ꯆꯠꯁꯤ ꯆꯠꯁꯤ ꯄꯨꯡ ꯀꯌꯥꯒꯤ ꯁꯣ ꯑꯣꯏꯔꯕꯅꯣ ꯑꯣ ꯌꯥꯝ ꯅꯨꯡꯉꯥꯏꯃꯟꯗꯅ ꯁꯤꯅꯤꯃꯥ ꯄꯨꯡ ꯀꯌꯥꯗꯩ ꯍꯧꯋꯦꯒ ꯈꯪꯗ꯭ꯔꯦꯅꯦ ꯌꯦꯡꯗ ꯀꯨꯏꯔꯗꯅ ꯁꯣ ꯑꯅꯤꯔꯛꯁꯨ ꯀꯥꯞꯄꯦ ꯍꯥꯏꯕ꯭ꯔ ꯀꯩꯅꯣ ꯑꯉꯥꯡꯈꯩꯅ ꯍꯥꯏꯕꯗ ꯎꯝ ꯎꯝ ꯎꯝ ꯍꯣ ꯑꯗꯨ ꯄꯣꯊꯥꯕ ꯑꯣꯏꯅ ꯀꯩꯗꯧꯔꯒꯦ ꯌꯦꯡꯊꯣꯛꯑꯁꯦ ꯁꯦꯀꯦꯟ ꯁꯣꯗꯩ ꯌꯦꯡꯁꯦ ꯑꯗꯨꯅꯦ ꯑꯩꯍꯥꯛꯁꯨ ꯍꯥꯏꯔꯛꯇꯦꯅ ꯈꯜꯂꯤꯃꯤꯅꯦ ꯌꯦꯡꯅꯤꯡꯉꯤꯃꯤꯅꯦ ꯑꯩꯅ ꯍꯦꯟꯅ ꯍꯣꯏ ꯆꯠꯂꯨꯔꯁꯤ ꯆꯠꯂꯨꯔꯁꯤ ꯁꯦꯀꯦꯟ ꯁꯣ ꯌꯦꯡꯁꯤꯀꯣ ꯑꯣ ꯊꯣꯡꯗꯣꯛꯑꯒꯦ ꯊꯣꯡꯗꯣꯛꯑꯒꯦ ꯌꯦꯡꯁꯤ ꯌꯦꯡꯁꯤ ꯑꯧ ꯑꯧ ꯑꯣ ꯍꯜꯂꯛꯑ ꯆꯥꯁꯨꯉꯥꯏ ꯌꯥꯏꯌꯦ ꯌꯥꯏꯌꯦ ꯌꯦꯡꯁꯦ ꯌꯦꯡꯁꯦ ꯈꯔ ꯀꯦꯅ ꯂꯥꯛꯑꯣ ꯀꯦꯅ ꯆꯠꯁꯤ ꯀꯩꯅꯣ ꯑꯆꯥ ꯑꯊꯛꯀꯗꯣ ꯈꯔ ꯈꯥꯎ ꯑꯝꯗ ꯍꯥꯞꯆꯟꯒ꯭ꯔꯒ ꯅꯨꯡꯉꯥꯏꯅ ꯆꯥ ꯆꯥꯗꯅ ꯌꯦꯡꯉ ꯂꯣꯏꯔꯦ ꯀꯩꯗꯧꯔꯒꯦ ꯎꯝ ꯌꯦꯡꯁꯤ ꯌꯦꯡꯁꯤ ꯍꯣ ꯊꯝꯃꯒꯦ ꯊꯝꯃꯒꯦ ꯊꯝꯃꯁꯤ ꯎꯝ

ꯑ ꯑꯥ ꯌꯥꯝ ꯀꯞꯀꯅꯤ ꯌꯥꯝ ꯀꯞꯀꯅꯤ ꯔꯨꯃꯥꯟ ꯑꯝ ꯄꯨꯔꯛꯎ ꯎꯝ ꯑꯩꯗꯤ ꯌꯥꯝ ꯀꯞꯄꯤ ꯑꯗꯨꯒꯤ ꯁꯤꯅꯤꯃꯥꯗꯣ ꯐꯣꯟꯗ ꯃꯇꯦꯛ ꯃꯇꯦꯛ ꯌꯦꯡꯕꯗ ꯌꯥꯝ ꯐꯖꯕꯅꯦ ꯀꯞꯄꯅꯦ ꯑꯁꯦꯡꯕꯒꯤ ꯐꯤ ꯑꯃ ꯄꯥꯏꯔꯛꯑꯣ ꯑꯗꯨ ꯅꯠꯇ꯭ꯔꯗꯤ ꯄꯤꯁꯦ ꯃꯤ ꯃꯃꯥꯡ ꯖꯣꯔꯣ ꯖꯣꯔꯣ ꯇꯥꯔꯛꯀꯅꯤ ꯑꯧ ꯌꯦꯛꯂꯛꯀꯅꯨ ꯌꯦꯛꯂꯛꯀꯅꯨ ꯑꯗꯨꯒ ꯌꯦꯛꯂꯛꯑꯗꯤ ꯂꯣꯏꯅ ꯆꯥꯏꯊꯣꯛꯈꯤꯗꯅ ꯌꯥꯝ ꯀꯞꯄ ꯀꯩꯅꯣꯅꯤ ꯌꯥꯝꯅ ꯅꯨꯡꯉꯥꯏꯕ ꯐꯖꯕ ꯁꯤꯅꯤꯃꯥꯅꯤ ꯃꯇꯦꯛ ꯃꯇꯦꯛ ꯌꯦꯡꯕꯗ ꯈꯪꯏꯅꯤ ꯃꯄꯨꯝ ꯌꯦꯡꯕꯗ ꯅꯠꯇꯕ ꯌꯦꯡꯉꯨꯁꯤ ꯌꯦꯡꯉꯨꯁꯤ ꯇꯥꯔꯦ ꯇꯥꯔꯦ ꯋꯥꯔꯤꯗꯣ ꯇꯥꯔꯦ ꯌꯥꯝ ꯐꯖ ꯖꯥꯠꯅꯤ ꯅꯨꯄꯥꯗꯣ ꯅꯨꯄꯤꯗꯣ ꯌꯥꯝ ꯊꯧꯋꯥ ꯁꯥꯗꯕꯒꯤ ꯁꯤꯅꯤꯃꯥꯅꯤꯕ ꯎꯝ ꯉꯍꯥꯛ ꯁꯪꯕꯗ ꯗꯤꯜ ꯂꯩꯜꯂꯤꯃꯤꯅꯦ ꯑꯩꯁꯨ ꯄꯣꯊꯥꯔꯤꯃꯤꯅꯦ ꯐꯣꯟꯗꯣ ꯈꯔ ꯈꯔ ꯌꯦꯡꯉꯦ ꯍꯥꯏꯔꯒ ꯑꯗꯨꯗ ꯈꯪꯏꯃꯤꯅꯦ ꯇꯨꯝꯕ ꯆꯪꯕꯗꯤ ꯁꯪꯉꯤꯗꯅ ꯑꯗꯨꯗ ꯌꯦꯡꯏꯅꯤ ꯃꯇꯦꯛ ꯃꯇꯦꯛ ꯎꯝ ꯄꯩꯁꯥ ꯄꯤꯔꯒꯕꯨꯗꯤ ꯑꯣ ꯂꯣꯏꯁꯜꯂꯒꯦ ꯂꯣꯏꯁꯜꯂꯒꯦ ꯑꯗꯨꯒ ꯆꯠꯂꯁꯤ ꯍꯣꯔꯦꯟ ꯍꯣ ꯍꯣ ꯍꯣꯏ ꯍꯣꯏ ꯊꯝꯃꯣ ꯊꯝꯃꯣ ꯎꯝ ꯍꯣꯏ ꯍꯣꯏ